ꯍꯦꯜꯊ ꯀꯦꯌꯔꯒꯤ ꯀꯥꯟꯅꯕ ꯐꯪꯂꯤꯕ ꯂꯩꯉꯥꯛꯀꯤ ꯁ꯭ꯀꯤꯝ ꯍꯥꯏꯔꯒꯗꯤ ꯄꯤ ꯑꯦꯝ ꯖꯦ ꯑꯦ ꯋꯥꯏ ꯄ꯭ꯔꯗꯥꯟ ꯃꯟꯇ꯭ꯔꯤ ꯖꯟ ꯑꯥꯔꯣꯒ꯭ꯌꯥ ꯖꯣꯖꯅꯥ ꯃꯁꯤ ꯑꯌꯨꯁꯃꯟ ꯚꯥꯔꯠ ꯍꯥꯏꯔꯒꯁꯨ ꯈꯪꯅꯩ ꯑꯩꯒꯤꯗꯤ ꯃꯁꯤꯒꯤ ꯁꯔꯚꯤꯁ ꯑꯁꯤ ꯐꯪꯗ꯭ꯔꯤ ꯑꯗꯨꯒ ꯏꯂꯤꯖꯤꯕꯜꯁꯨ ꯑꯣꯏꯗꯦ ꯃꯁꯤꯒꯤ ꯀꯥꯟꯅꯕ ꯑꯁꯤ ꯑꯦꯁ ꯏ ꯁꯤ ꯁꯤ ꯗꯇꯥꯗ ꯆꯜꯂꯕ ꯃꯤꯑꯣꯏ ꯅꯠꯇ꯭ꯔꯒ ꯐꯦꯃꯤꯂꯤꯅ ꯐꯪꯏ ꯐꯦꯃꯤꯂꯤ ꯑꯗꯨꯒꯤ ꯃꯤꯡꯗ ꯀꯥꯔ ꯅꯠꯇ꯭ꯔꯒ ꯁ꯭ꯀꯨꯇꯔ ꯂꯩꯕ ꯀꯥꯡꯕꯨꯗꯤ ꯃꯤꯁꯤꯒꯤ ꯈꯨꯗꯣꯡꯆꯥꯕ ꯑꯁꯤ ꯐꯪꯗꯦ ꯁ꯭ꯀꯤꯝ ꯑꯁꯤ ꯑꯦꯅꯤꯋꯦꯔ ꯏꯟꯗꯤꯌꯥꯒꯤ ꯒꯚꯔꯟꯃꯦꯟ ꯍꯣꯁꯄꯤꯇꯥꯜ ꯑꯃꯁꯨꯡ ꯁꯔꯀꯥꯔꯅ ꯑꯦꯐꯦꯂꯦꯠ ꯇꯧꯈ꯭ꯔꯕ ꯄ꯭ꯔꯥꯏꯚꯦꯠ ꯍꯣꯁꯄꯤꯇꯥꯜꯗꯁꯨ ꯃꯁꯤꯒꯤ ꯁ꯭ꯀꯤꯝ ꯑꯁꯤꯒꯤ ꯈꯨꯗꯣꯡꯆꯥꯕ ꯄꯤꯔꯤ ꯃꯁꯤꯒꯤ ꯕꯤꯅꯤꯐꯤꯠꯁꯤꯡ ꯍꯥꯏꯔꯒꯗꯤ ꯐꯥꯏꯚ ꯂꯥꯈ ꯄꯔ ꯐꯦꯃꯤꯂꯤ ꯄꯔ ꯏꯌꯔꯗ ꯑꯦꯛꯁꯄꯦꯟꯁꯦꯁ ꯑꯣꯏꯅꯕ ꯄꯤꯔꯤ ꯃꯁꯤ ꯍꯣꯁꯄꯤꯇꯥꯜꯗ ꯑꯦꯠꯃꯤꯠ ꯇꯧꯔꯕ ꯃꯇꯝꯗꯇ ꯈꯨꯗꯣꯡꯆꯥꯕ ꯑꯁꯤ ꯄꯤ